ꯍꯂꯣ ꯁꯤꯁꯦ ꯏꯝꯐꯥꯜ ꯀꯦꯞꯀꯤ ꯑꯣꯏꯕꯤꯔꯕꯣ ꯑꯩꯅ ꯉꯔꯥꯡ ꯇꯦꯛꯁꯤ ꯑꯃ ꯕꯨꯛ ꯇꯧꯔꯒ ꯂꯨꯍꯣꯡꯕ ꯑꯃ ꯆꯠꯆꯩꯌꯦꯕꯀꯣ ꯑꯗꯣ ꯆꯠꯄꯨꯗꯤ ꯆꯠꯂꯦ ꯊꯤꯟꯕꯁꯨ ꯂꯧꯕꯁꯨ ꯂꯣꯏꯅ ꯂꯥꯛꯄꯤꯈ꯭ꯔꯦ ꯑꯗꯨꯗ ꯑꯩꯅ ꯐꯤꯠꯕꯦꯛ ꯍꯥꯏꯗꯣꯏꯔꯥ ꯀꯔꯤꯅꯣꯝꯇꯪꯗꯤ ꯍꯥꯏꯅꯤꯡꯕ ꯍꯥꯏ ꯇꯥꯔꯦ ꯍꯧꯖꯤꯛꯁꯤ ꯀꯣꯔꯣꯅꯥ ꯃꯇꯝꯁꯨ ꯑꯣꯏꯕꯅꯤꯅꯅꯦ ꯗ꯭ꯔꯥꯏꯕꯔꯗꯨ ꯈꯇꯪ ꯀ꯭ꯌꯦꯔ ꯂꯧꯍꯟꯅꯤꯡꯕ ꯍꯥꯏ ꯇꯥꯔꯦ ꯑꯩ ꯏꯁꯥꯃꯛ ꯃꯥꯛꯁ ꯎꯞꯄꯒ ꯇꯣꯡꯉꯦ ꯑꯗꯣ ꯗ꯭ꯔꯥꯏꯕꯔꯗꯨꯗꯤ ꯃꯥꯛꯁꯇꯣ ꯎꯞꯄꯒꯁꯨ ꯅꯥꯇꯣꯟ ꯃꯈꯥꯗ ꯍꯦꯛ ꯆꯤꯡꯗꯔꯛꯑꯦ ꯁꯦꯐꯇꯤ ꯔꯨꯜꯁꯀꯨꯝꯕꯁꯨ ꯀꯌꯥ ꯈꯪꯗꯕ ꯃꯥꯜꯂꯦ ꯑꯃꯨꯛꯇꯪ ꯐꯖꯅ ꯍꯥꯏꯕꯤꯔꯒꯗꯤ ꯑꯇꯣꯡꯕ ꯃꯤꯗꯁꯨ ꯅꯨꯡꯉꯥꯏꯅꯤ ꯑꯗꯨꯒ ꯒꯥꯔꯤꯗꯁꯨ ꯁꯦꯅꯤꯇꯥꯏꯖꯔꯁꯨ ꯌꯥꯎꯕ ꯎꯗꯦ ꯑꯗꯣ ꯗ꯭ꯔꯥꯏꯕꯔꯗꯣ ꯐꯖꯅ ꯑꯃꯨꯛꯇꯪ ꯀꯃꯥꯏꯅ ꯍꯥꯏꯅꯤ ꯑꯣꯐꯤꯁꯇ ꯀꯧꯈꯠꯂꯒ ꯋꯥꯔꯤ ꯁꯥꯅꯕꯤꯒꯦꯔꯥ ꯅꯠꯇ꯭ꯔꯒ ꯁꯦꯐꯇꯤ ꯃꯦꯖꯔꯁ ꯈꯔ ꯄꯤꯕꯤꯌꯣ ꯑꯗꯨꯒ ꯒꯥꯔꯤꯗꯨꯁꯨ ꯈꯤꯇꯪ ꯃꯣꯠꯂꯦꯗꯤ ꯍꯥꯏꯅꯤꯡꯉꯦ ꯃꯌꯥꯝ ꯌꯦꯡꯅꯧꯔꯀꯥꯟꯗ ꯑꯗꯨꯒ ꯑꯩ ꯍꯥꯟꯅ ꯑꯗꯨꯝ ꯂꯨꯍꯣꯡꯕ ꯆꯠꯄꯒꯤꯅꯦꯅ ꯍꯥꯏꯅ ꯕꯨꯛ ꯇꯧꯈꯤꯕꯅꯤ ꯈꯤꯇꯪ ꯅꯥꯟꯅ ꯂꯥꯛꯀꯗ꯭ꯔꯥ ꯍꯥꯏꯔꯒ ꯒꯥꯔꯤꯗꯣ ꯈꯤꯇꯪ ꯃꯣꯠꯂꯦ ꯃꯇꯨꯡꯗ ꯁꯤꯒꯨꯝꯕꯁꯦ ꯁꯣꯏꯗꯅꯕ ꯑꯝꯨꯛꯇꯪ ꯌꯦꯡꯕꯤꯌꯨꯅꯦ